ꯁꯔꯀꯥꯔꯒꯤ ꯁꯥꯏꯠꯇꯒꯤ ꯑꯈꯣꯏꯒꯤ ꯑꯋꯥꯠꯄꯁꯦ ꯑꯗꯨꯝ ꯂꯩ ꯀꯔꯤꯒꯤꯅꯣ ꯍꯥꯏꯕ ꯀꯥꯟꯗ ꯉꯁꯥꯏꯒꯤ ꯁꯥꯇ꯭ꯔꯁꯤꯡꯅ ꯑꯩꯈꯣꯏꯒꯤ ꯃꯔꯨꯑꯣꯏꯅ ꯂꯥꯏꯔꯕ ꯑꯩꯈꯣꯏꯒꯤ ꯏꯃꯨꯡ ꯑꯋꯥꯕ ꯏꯃꯨꯡꯗꯒꯤ ꯍꯧꯔꯛꯄꯁꯤꯡꯅꯒꯤꯗꯤ ꯒꯣꯔꯃꯦꯟ ꯁ꯭ꯀꯨꯜꯗ ꯇꯝꯕ ꯅꯠꯇꯅ ꯄ꯭ꯔꯥꯏꯚꯦꯠ ꯁ꯭ꯀꯨꯜꯗ ꯇꯝꯕꯗꯤ ꯉꯝꯗꯕꯅꯤꯅ ꯒꯣꯔꯃꯦꯟ ꯁ꯭ꯀꯨꯜꯗ ꯑꯌꯥꯝꯕ ꯂꯣꯏꯅ ꯇꯝꯅꯩ ꯒꯣꯔꯃꯦꯟ ꯁ꯭ꯀꯨꯜꯗ ꯇꯝꯕꯁꯤꯅ ꯉꯁꯥꯏꯒꯤ ꯕꯨꯛ ꯀꯣꯂꯣꯝ ꯐꯥꯎꯕꯗ ꯂꯩꯕ ꯉꯝꯖꯗꯕ ꯄꯦꯔꯦꯟꯁꯁꯤꯡ ꯌꯥꯝꯕ ꯋꯥꯕ ꯑꯗꯨꯒꯨꯝꯕꯒꯤ ꯃꯆꯥ ꯃꯁꯨ ꯃꯌꯥꯝ ꯑꯃ ꯌꯥꯎꯋꯤ ꯃꯗꯨꯗꯨꯅ ꯒꯣꯔꯃꯦꯟꯅ ꯑꯩꯈꯣꯏꯒꯤ ꯃꯣꯏꯒꯤ ꯁꯥꯏꯠ ꯑꯩꯈꯣꯏꯒꯤ ꯏꯗꯨꯀꯦꯁꯟꯒꯤ ꯂꯥꯏꯟꯗ ꯃꯣꯏꯅ ꯐ꯭ꯔꯤꯗ ꯌꯦꯟꯕꯒꯤ ꯂꯥꯏꯔꯤꯛ ꯀꯔꯤ ꯀꯔꯥ ꯅꯣꯠꯕꯨꯛ ꯄꯦꯟꯁꯤꯜ ꯀꯣꯂꯣꯝꯅꯆꯤꯡꯕ ꯌꯦꯟꯇꯣꯛꯄꯒꯤ ꯊꯕꯛ ꯑꯁꯤ ꯑꯩꯅ ꯎꯖꯕ ꯃꯇꯝꯗ ꯈꯔ ꯈꯔ ꯋꯥꯠꯄꯗꯧꯅ ꯇꯧꯋꯤ ꯑꯩꯅ ꯈꯪꯖꯕ ꯃꯇꯝꯗ ꯑꯗꯨꯅ ꯃꯁꯤ ꯋꯥꯠꯄꯁꯤꯅ ꯑꯩꯈꯣꯏꯒꯤ ꯂꯥꯏꯔꯕ ꯑꯩꯈꯣꯏꯒꯤ ꯂꯥꯏꯔꯤꯛ ꯂꯥꯏꯁꯨ ꯏꯃꯨꯡ ꯃꯃꯥ ꯃꯄꯥ ꯁꯦꯟ ꯊꯣꯛꯇꯕꯁꯤꯡꯗꯗꯤ ꯑꯗꯨꯛꯀꯤ ꯃꯇꯤꯛ ꯆꯩꯊꯦꯡ ꯑꯋꯥꯕ ꯄꯤ ꯍꯥꯏꯅꯤꯡꯉꯤ ꯑꯗꯨꯅ ꯃꯔꯝ ꯑꯣꯏꯔꯒ ꯁꯔꯀꯥꯔꯗ ꯑꯩꯅ ꯍꯥꯏꯖꯅꯤꯡꯕꯗꯤ ꯁꯔꯀꯥꯔꯅ ꯁꯤꯒꯨꯝꯕꯁꯤ ꯀꯨꯞꯅ ꯌꯦꯡꯁꯤꯟꯕꯤꯔꯒ ꯃꯔꯝ ꯌꯦꯡꯁꯤꯟꯍꯟꯅꯤꯡꯉꯤ ꯃꯔꯝꯗꯤ ꯏꯟꯈꯠꯂꯛꯂꯤꯕ ꯑꯉꯥꯡꯁꯤꯡ ꯑꯁꯤꯅ ꯑꯩꯈꯣꯏꯒꯤ ꯇꯨꯡꯒꯤ ꯌꯨꯝꯕꯤꯔꯦꯜ ꯑꯣꯏꯒꯗꯕ ꯑꯣꯏꯒꯗꯧꯔꯤꯕꯅꯤꯅ ꯐꯖꯅ ꯌꯦꯡꯁꯤꯟꯍꯟꯅꯤꯡꯉꯤ ꯃꯣꯏꯅ ꯑꯋꯥꯠ ꯑꯄꯥꯁꯤꯡ ꯑꯗꯨ ꯒꯣꯔꯃꯦꯟꯒꯤ ꯊ꯭ꯔꯨꯗ ꯊꯥꯗꯕꯤꯔꯛꯇꯅ ꯐꯖꯅ ꯌꯦꯡꯁꯤꯟꯍꯟꯅꯤꯡꯉꯤ ꯃꯔꯝꯗꯤ ꯂꯥꯏꯔꯤꯛ ꯇꯝꯅꯤꯡꯕ ꯑꯉꯥꯡ ꯃꯌꯥꯝ ꯑꯃ ꯂꯩ ꯇꯝꯕ ꯐꯪꯖꯗꯕ ꯑꯗꯨꯒꯨꯝꯕꯁꯤꯡ ꯑꯗꯨ ꯁꯔꯀꯥꯔꯅ ꯃꯤꯠꯌꯦꯡ ꯆꯪꯕꯤꯔꯗꯤ ꯅꯨꯡꯉꯥꯏꯖꯒꯅꯤ ꯍꯥꯏꯅ ꯑꯩꯅ ꯊꯝꯅꯤꯡꯉꯤ